ꯑꯩꯅ ꯕꯖꯥꯔꯗꯒꯤ ꯁꯟꯁꯤꯜꯛ ꯍꯥꯏꯔꯤꯕ ꯁꯝꯄꯨ ꯑꯁꯤ ꯂꯨꯄꯥ ꯆꯅꯤꯒ ꯃꯧꯗ꯭ꯔꯥꯝꯄꯟꯗ ꯂꯩꯖꯔꯨꯏ ꯁꯝꯄꯨ ꯑꯁꯤ ꯑꯗꯨꯝꯒꯤ ꯃꯇꯤꯛ ꯁꯤꯖꯤꯟꯅꯕ ꯅꯨꯡꯉꯥꯏ ꯁꯝꯁꯨ ꯀꯦꯟꯗꯦ ꯂꯨꯄꯧꯁꯨ ꯊꯥꯡꯉꯤ ꯊꯥꯡꯗꯦ ꯍꯥꯟꯅ ꯑꯩ ꯂꯨꯄꯧ ꯌꯥꯝ ꯊꯥꯡꯉꯝꯃꯤ ꯁꯝꯁꯨ ꯄꯪꯀꯦꯟꯗ ꯀꯦꯜꯂꯝꯃꯤ ꯑꯗꯨꯕꯨ ꯍꯥꯏꯔꯤꯕ ꯁꯝꯄꯨ ꯑꯁꯤ ꯁꯤꯖꯤꯟꯅꯔꯨꯕꯗꯒꯤ ꯑꯩ ꯁꯝꯁꯨ ꯀꯦꯟꯗ꯭ꯔꯦ ꯂꯨꯄꯧꯁꯨ ꯊꯥꯡꯗ꯭ꯔꯦ ꯑꯗꯨꯅ ꯍꯥꯏꯔꯤꯕ ꯁꯝꯄꯨ ꯑꯁꯤ ꯑꯗꯨꯛꯀꯤ ꯃꯇꯤꯛ ꯐꯩ ꯑꯩꯅ ꯌꯨꯇꯨꯞ ꯑꯃꯁꯨꯡ ꯇꯤ ꯚꯤ ꯗ ꯌꯦꯡꯖꯔꯛꯄꯗꯒꯤ ꯎꯖꯔꯛꯄꯗꯒꯤ ꯑꯩꯅ ꯃꯁꯤ ꯇ꯭ꯔꯥꯏ ꯇꯧꯖꯕꯅꯤ ꯑꯗꯨꯕꯨ ꯍꯥꯏꯔꯤꯕ ꯁꯝꯄꯨ ꯑꯁꯤꯅ ꯑꯩꯒꯤ ꯅꯨꯡꯉꯥꯏꯇꯕ ꯑꯩꯒꯤ ꯁꯝ ꯀꯦꯟꯕ ꯑꯩꯒꯤ ꯂꯨꯄꯧ ꯊꯥꯡꯕ ꯄꯨꯝꯅꯃꯛ ꯃꯍꯥꯛꯅ ꯂꯣꯏꯅ ꯐꯍꯟꯕꯤꯔꯦ ꯑꯗꯨꯅ ꯍꯥꯏꯔꯤꯕ ꯄ꯭ꯔꯗꯛ ꯑꯁꯤ ꯌꯥꯝꯅ ꯐꯕ ꯄ꯭ꯔꯗꯛꯅꯤ ꯍꯥꯏꯅ ꯑꯩꯅ ꯂꯧꯖꯩ